ꯅꯍꯥꯟ ꯏꯅꯥꯎ ꯅꯨꯄꯥ ꯂꯩꯈꯤꯗꯕ ꯃꯥꯒꯤ ꯗꯦꯠ ꯁꯥꯔꯇꯤꯐꯤꯀꯦꯠ ꯔꯦꯀꯣꯔꯠ ꯁꯦꯝꯕ ꯃꯇꯝꯗ ꯂꯥꯟꯈꯤꯕ ꯃꯥꯒꯤ ꯔꯦꯀꯣꯔꯠ ꯅꯝꯕꯔꯅ ꯋꯥꯟ ꯇꯨ ꯐꯥꯏꯚ ꯁꯤꯛꯁ ꯐꯥꯏꯚ ꯑꯦꯝꯅꯦ ꯑꯗꯨꯅ ꯑꯗꯨ ꯂꯥꯟꯈꯤꯕꯒꯤ ꯑꯗꯨꯒꯤ ꯑꯣꯖꯥ ꯅꯈꯣꯏꯅ ꯍꯧꯖꯤꯛ ꯃꯥꯒꯤꯗꯃꯛꯇ ꯅꯣꯏꯅ ꯑꯞꯗꯦꯠ ꯇꯧꯕꯤꯔꯒ ꯑꯆꯨꯝꯕ ꯃꯥꯒꯤ ꯔꯦꯀꯣꯔꯠꯇ ꯑꯦꯝ ꯑꯦꯟ ꯁꯤꯛꯁ ꯖꯦꯔꯣ ꯐꯥꯏꯚꯇꯣ ꯆꯦꯟꯁ ꯇꯧꯕꯤꯔꯒ ꯑꯆꯨꯝꯕꯗꯣ ꯍꯥꯞꯄꯤꯅꯅꯕ ꯅꯈꯣꯏꯉꯣꯟꯗ ꯑꯩ ꯔꯤꯀ꯭ꯋꯦꯁ ꯇꯧꯖꯕꯅꯤ ꯑꯣꯖꯥ ꯅꯍꯥꯟ ꯍꯥꯞꯇꯥꯗꯒꯤꯅꯤ ꯁꯤ ꯂꯥꯟꯈꯤꯕꯁꯤ ꯍꯧꯖꯤꯛ ꯅꯈꯣꯏꯅ ꯔꯤꯅ꯭ꯌꯨ ꯇꯧꯕꯤꯔꯒ ꯑꯞꯗꯦꯠ ꯇꯧꯕꯤꯌꯣ ꯍꯥꯏꯕꯁꯦ ꯑꯩꯅ ꯑꯗꯨꯝ ꯅꯈꯣꯏꯉꯣꯟꯗ ꯍꯥꯏꯖꯔꯤ